ꯑꯩꯅ ꯅꯥꯠ ꯆꯠꯅꯕꯤꯒꯤ ꯑꯣꯏꯕ ꯂꯟ ꯑꯁꯤ ꯉꯥꯛꯇꯨꯅ ꯊꯝꯅꯤꯡꯕ ꯈꯔ ꯍꯥꯏꯔꯒꯗꯤ ꯑꯔꯤꯕ ꯂꯥꯏꯔꯤꯛꯁꯤꯡ ꯑꯃꯗꯤ ꯏꯁꯥꯒꯤ ꯆꯠꯅꯕꯤ ꯀꯜꯆꯔ ꯑꯁꯤ ꯉꯥꯛꯇꯨꯅ ꯊꯝꯅꯤꯡꯉꯤ ꯑꯃꯁꯨꯡ ꯂꯥꯏꯔꯤꯛꯇ ꯏꯕꯤꯔꯝꯕ ꯃꯈꯣꯏꯒꯤ ꯆꯠꯅꯕꯤꯁꯤꯡ ꯑꯗꯨ ꯂꯧꯊꯣꯛꯇꯨꯅ ꯂꯥꯏꯔꯤꯛꯇ ꯍꯥꯏꯕꯤꯔꯝꯕ ꯑꯗꯨꯒꯨꯝꯕ ꯆꯠꯅꯕꯤꯁꯤꯡ ꯑꯗꯨ ꯉꯥꯛꯇꯨꯅ ꯆꯠꯅꯤꯡꯕꯒꯤ ꯑꯄꯥꯝꯕ ꯂꯩ ꯑꯃꯁꯨꯡ ꯏꯗ ꯂꯥꯛꯄ ꯃꯇꯝꯗ ꯑꯩꯈꯣꯏꯅ ꯏꯁꯥꯒꯤ ꯀꯜꯆꯔꯒꯤ ꯑꯣꯏꯕ ꯃꯑꯣꯡꯗ ꯆꯠꯅꯤꯡꯉꯤ ꯑꯃꯁꯨꯡ ꯀꯜꯆꯔꯗ ꯆꯠꯅꯔꯤꯕ ꯄꯥꯎꯇꯥꯛ ꯑꯃꯁꯨꯡ ꯊꯕꯛ ꯊꯧꯔꯝꯁꯤꯡ ꯑꯗꯨ ꯂꯥꯏꯔꯤꯛꯁꯤꯡꯗ ꯍꯥꯞꯇꯨꯅ ꯍꯧꯖꯤꯛꯀꯤ ꯃꯤꯔꯣꯟꯁꯤꯡꯗ ꯈꯪꯍꯟꯗꯨꯅ ꯃꯈꯣꯏꯕꯨꯁꯨ ꯑꯅꯧꯕ ꯆꯠꯅꯕꯤ ꯑꯃ ꯍꯣꯡꯂꯛꯇꯅꯕꯒꯤ ꯗꯃꯛꯇ ꯑꯁꯤꯒꯨꯝꯕ ꯉꯥꯛꯄ ꯑꯁꯤ ꯄꯥꯝꯃꯤ